ꯑꯩꯈꯣꯏꯒꯤ ꯁ꯭ꯀꯨꯜꯗ ꯃꯍꯩꯔꯣꯏꯁꯤꯡꯅ ꯀꯔꯤꯒꯨꯝꯕ ꯁ꯭ꯀꯨꯜ ꯀꯥꯕ ꯃꯇꯝꯗ ꯑꯣꯖꯥ ꯂꯥꯛꯇꯕꯒꯨꯝꯕꯗ ꯑꯦꯛꯁꯇ꯭ꯔꯥ ꯀ꯭ꯂꯥꯁ ꯇꯣꯉꯥꯟꯅ ꯇꯧꯔꯒ ꯑꯥꯔꯠ ꯑꯦꯟ ꯀ꯭ꯔꯥꯐꯀꯤ ꯃꯔꯝꯗ ꯇꯥꯛꯄꯤ ꯑꯃꯗꯤ ꯆꯦꯅ ꯀꯔꯤꯒꯨꯝꯕ ꯍꯤ ꯁꯥꯕ ꯑꯃꯗꯤ ꯂꯩ ꯑꯇꯩ ꯑꯇꯣꯞ ꯑꯇꯣꯞꯄ ꯃꯌꯥꯝ ꯇꯥꯛꯄꯤ ꯑꯗꯨꯗꯒꯤ ꯃꯍꯩꯔꯣꯏꯁꯤꯡꯅ ꯍꯩꯖꯕ ꯃꯁꯥ ꯃꯁꯥꯒꯤ ꯇꯦꯂꯦꯟꯇꯦꯠꯁꯤꯡꯁꯨ ꯎꯠꯊꯣꯛꯆꯩ ꯑꯗꯨꯒ ꯑꯩꯅ ꯄꯤꯛꯂꯤꯉꯩꯒꯤ ꯃꯇꯝꯗ ꯇꯝꯂꯛꯄꯗꯤ ꯂꯩ ꯁꯥꯕ ꯑꯁꯤꯅꯤ ꯑꯇꯩꯁꯤꯡꯁꯨ ꯃꯌꯥꯝ ꯁꯥꯅꯩ ꯑꯗꯨꯕꯨ ꯑꯩꯅ ꯈ꯭ꯋꯥꯏꯗꯒꯤ ꯄꯥꯝꯖꯔꯛꯄꯗꯤ ꯂꯩ ꯁꯥꯕ ꯑꯁꯤꯅꯤ ꯃꯁꯤꯅ ꯑꯩꯈꯣꯏꯗ ꯌꯥꯝꯅ ꯀꯥꯟꯅꯍꯜꯂꯤ ꯒ꯭ꯌꯥꯟ ꯂꯧꯁꯤꯡꯁꯨ ꯍꯦꯟꯒꯠꯍꯜꯂꯤ